ꯍꯧꯖꯤꯛꯀꯤ ꯃꯇꯝꯗ ꯑꯩꯈꯣꯏꯒꯤ ꯇꯤꯂꯤꯐꯣꯟ ꯀꯣꯟ ꯑꯁꯤ ꯃꯣꯕꯥꯏꯜ ꯀꯣꯟꯗ ꯍꯥꯟꯅꯗꯤ ꯚꯣꯏꯁ ꯀꯣꯜ ꯈꯛꯇꯪ ꯂꯩꯔꯝꯕꯅꯤ ꯑꯗꯨꯕꯨ ꯍꯧꯖꯤꯛꯇꯤ ꯆꯥꯎꯈꯠꯂꯛꯄꯒꯤ ꯃꯇꯨꯡ ꯏꯟꯅ ꯑꯩꯈꯣꯏꯒꯤ ꯇꯦꯛꯅꯣꯂꯣꯖꯤ ꯑꯦꯗꯚꯥꯟꯁ ꯑꯣꯏꯔꯛꯄꯒꯤ ꯃꯇꯨꯡ ꯏꯟꯅ ꯑꯩꯈꯣꯏꯅ ꯃꯈꯜ ꯃꯈꯜꯒꯤ ꯀꯣꯜ ꯃꯌꯥꯝ ꯂꯥꯛꯈꯔꯦ ꯑꯩꯈꯣꯏꯒꯤ ꯚꯣꯏꯁ ꯀꯣꯜ ꯅꯠꯇ꯭ꯔꯒ ꯕꯤꯗꯤꯑꯣ ꯀꯣꯜ ꯑꯗꯒꯤ ꯋꯥꯆꯞ ꯀꯣꯜ ꯍꯥꯏꯕꯅ ꯆꯤꯡꯕ ꯇꯣꯉꯥꯟ ꯇꯣꯉꯥꯟꯕ ꯀꯣꯜ ꯃꯈꯜ ꯃꯌꯥꯝ ꯑꯃ ꯂꯥꯛꯈꯔꯦ ꯑꯗꯨꯕꯨ ꯍꯥꯏꯔꯤꯕ ꯂꯥꯛꯏꯕ ꯀꯣꯜ ꯃꯌꯥꯝ ꯑꯁꯦ ꯃꯁꯤꯅ ꯀꯔꯤꯒꯨꯝꯕ ꯃꯇꯝꯗ ꯑꯩꯈꯣꯏꯁꯦ ꯍꯥꯟꯅꯗꯤ ꯚꯣꯏꯁ ꯀꯣꯜ ꯈꯛꯇꯪ ꯇꯧꯔꯤꯉꯩꯗꯗꯤ ꯍꯥꯏꯒꯗꯕ ꯈꯔ ꯑꯗꯨꯝ ꯍꯥꯏꯔꯒ ꯂꯣꯏꯅꯔꯝꯕꯅꯤ ꯍꯧꯖꯤꯛꯇꯤ ꯕꯤꯗꯤꯑꯣ ꯀꯣꯜꯒꯨꯝꯕ ꯌꯥꯎꯔꯛꯄ ꯑꯃ ꯑꯃ ꯌꯥꯎꯔꯛꯄꯁꯤꯅ ꯑꯩꯈꯣꯏꯗ ꯗꯤꯁꯇ꯭ꯔꯦꯛꯁꯟ ꯍꯦꯟꯅ ꯍꯦꯟꯅ ꯇꯧꯅꯔꯤꯕ ꯉꯥꯡꯅꯔꯤꯕ ꯑꯗꯨꯗ ꯍꯦꯟꯅ ꯈꯔ ꯁꯥꯡꯅ ꯍꯦꯟꯅ ꯉꯥꯡꯅꯤꯡꯕ ꯉꯥꯡꯉꯣꯏꯗꯕ ꯗꯔꯀꯥꯔ ꯂꯩꯇꯕ ꯋꯥ ꯃꯌꯥꯝ ꯑꯃꯁꯨ ꯁꯨꯝ ꯉꯥꯡꯗꯅ ꯑꯗꯨꯝ ꯂꯩꯕ ꯃꯔꯨ ꯑꯣꯏꯅ ꯍꯧꯔꯛꯏꯕ ꯑꯉꯥꯡꯁꯤꯡꯗ ꯃꯇꯝ ꯀꯨꯏꯅ ꯕꯤꯗꯤꯑꯣ ꯀꯣꯜ ꯇꯧꯅꯔꯒ ꯁꯛꯀ ꯁꯛꯀ ꯎꯅꯗꯅ ꯋꯥ ꯉꯥꯡꯅꯕꯗ ꯃꯣꯏꯗ ꯍꯦꯟꯅ ꯑꯦꯛꯁꯥꯏꯇꯤꯡ ꯑꯣꯏꯕ ꯑꯗꯨꯒꯨꯝꯕ ꯃꯔꯝ ꯀꯌꯥ ꯂꯩꯕꯗꯒꯤ ꯃꯇꯝ ꯁꯥꯡꯅ ꯁꯥꯡꯅ ꯀꯣꯜ ꯇꯧꯅꯕ ꯈꯣꯠꯅꯕ ꯁꯤꯒꯨꯝꯕ ꯃꯌꯥꯝ ꯑꯃ ꯌꯥꯎꯔꯤ ꯑꯗꯨꯒ ꯕꯤꯗꯤꯑꯣ ꯀꯣꯜꯒꯨꯝꯕ ꯇꯧꯕꯁꯤꯗꯅ ꯑꯃꯨꯛꯀ ꯍꯦꯟꯅ ꯑꯩꯈꯣꯏꯒꯤ ꯀꯔꯤꯒꯨꯝꯕ ꯀꯣꯜꯗꯨ ꯔꯦꯀꯣꯔꯗ ꯇꯧꯔꯝꯃꯒ ꯊꯥꯗꯣꯛꯄ ꯈꯣꯇꯣꯛꯄ ꯁꯤꯒꯨꯝꯕ ꯁꯥꯏꯕꯔ ꯀ꯭ꯔꯥꯏꯝꯒꯤ ꯄ꯭ꯔꯣꯕ꯭ꯂꯦꯝ ꯃꯌꯥꯝ ꯑꯃꯁꯨ ꯑꯩꯈꯣꯏ ꯊꯣꯛꯂꯛꯇꯕ ꯅꯠꯇꯦ ꯁꯤꯒꯨꯝꯕ ꯄ꯭ꯔꯣꯕ꯭ꯂꯦꯝ ꯃꯌꯥꯝ ꯑꯃ ꯊꯣꯛꯇꯅ ꯑꯩꯈꯣꯏꯒꯤ ꯁꯃꯥꯖꯇ ꯍꯧꯖꯤꯛ ꯍꯧꯖꯤꯛ ꯀꯦꯁ ꯀꯌꯥ ꯇꯧꯅꯕ ꯈꯣꯠꯅꯕ ꯑꯗꯨꯒꯨꯝꯕ ꯃꯌꯥꯝ ꯑꯃ ꯂꯩꯕ ꯃꯔꯝꯅ ꯑꯩꯈꯣꯏꯅ ꯃꯁꯤꯒꯤ ꯕꯤꯗꯤꯑꯣ ꯀꯣꯜꯒꯨꯝꯕ ꯇꯧꯕ ꯈꯣꯠꯄꯁꯤꯒꯤ ꯃꯁꯤꯒꯤ ꯑꯁꯣꯏꯕ ꯐꯠꯇꯕ ꯑꯗꯨꯒꯤ ꯗ꯭ꯔꯣꯕꯦꯛ ꯍꯥꯏꯕꯗꯣ ꯑꯩꯈꯣꯏꯅ ꯑꯣꯏꯔꯤꯕꯅꯤ ꯑꯗꯣ ꯑꯩ ꯏꯁꯥꯒꯤ ꯑꯣꯏꯅꯗꯤ ꯃꯇꯝ ꯑꯌꯥꯝꯕꯗ ꯑꯩ ꯑꯩꯈꯣꯏꯒꯤ ꯚꯣꯏꯁ ꯀꯣꯜꯅ ꯍꯦꯟꯅ ꯑꯩ ꯇꯧꯖꯩ ꯚꯣꯏꯁ ꯀꯣꯜꯗ ꯇꯧꯕꯁꯤꯅ ꯑꯩꯈꯣꯏꯅ ꯈꯔ ꯑꯩꯈꯣꯏꯒꯤ ꯇ꯭ꯔꯦꯗꯤꯁꯟꯅꯦꯜ ꯍꯥꯏꯒꯗ꯭ꯔꯥ ꯍꯥꯟꯅꯒꯤ ꯇꯧꯔꯛꯄ ꯃꯇꯝꯁꯤꯅ ꯑꯩꯈꯣꯏꯅ ꯃꯇꯝ ꯃꯥꯡꯍꯟꯗꯅ ꯍꯥꯏꯒꯗꯕ ꯋꯥ ꯈꯔ ꯑꯗꯨꯝ ꯍꯥꯏꯔꯒ ꯑꯩꯈꯣꯏꯒꯤ ꯂꯣꯏꯁꯤꯟꯅꯕ ꯁꯤꯒꯨꯝꯕ ꯃꯌꯥꯝ ꯑꯃ ꯑꯩꯈꯣꯏ ꯃꯗꯨꯅ ꯍꯦꯟꯅ ꯑꯐꯕ ꯑꯣꯏꯒꯅꯦꯅ ꯈꯜꯂꯤ ꯃꯁꯤꯅ ꯚꯣꯏꯁ ꯀꯣꯜ ꯇꯧꯔꯨꯕꯗ ꯚꯣꯏꯁ ꯀꯣꯜꯗꯨꯒꯤ ꯑꯦꯛꯁꯥꯏꯇꯤꯡ ꯑꯣꯏꯕ ꯃꯗꯨꯒꯤ ꯅꯨꯡꯉꯥꯏꯕ ꯑꯗꯨꯒꯨꯝꯕ ꯃꯌꯥꯝꯗ ꯁꯨꯝ ꯉꯥꯎꯗꯅ ꯃꯇꯝ ꯀꯨꯏꯅ ꯉꯥꯡꯗꯨꯅ ꯁꯛꯇꯨꯅ ꯗꯔꯀꯥꯔ ꯂꯩꯕ ꯃꯇꯝꯗꯒꯤ ꯍꯦꯟꯅ ꯂꯧꯗꯨꯅ ꯈꯣꯠꯇꯨꯅ ꯑꯗꯨꯝ ꯉꯥꯡꯕ ꯁꯛꯄ ꯇꯧꯅꯕꯁꯦ ꯑꯌꯥꯝꯕ ꯃꯇꯝꯗ ꯇꯧꯔꯦ ꯍꯧꯔꯛꯏꯕ ꯑꯉꯥꯡꯁꯤꯡꯗ ꯃꯇꯝ ꯀꯨꯏꯅ ꯑꯩꯈꯣꯏꯒꯤ ꯃꯣꯕꯥꯏꯜꯗ ꯃꯣꯏ ꯂꯨꯞꯇꯨꯅ ꯂꯩꯔꯛꯄ ꯃꯣꯕꯥꯏꯜ ꯑꯦꯗꯤꯛ ꯑꯣꯏꯔꯛꯄ ꯈꯣꯂꯛꯄ ꯑꯗꯨꯒꯨꯝꯕ ꯃꯌꯥꯝ ꯑꯃ ꯑꯩꯈꯣꯏꯅ ꯊꯦꯡꯅꯔꯦ ꯌꯨꯝ ꯌꯨꯝꯗ

ꯑꯣꯏꯕꯒꯤ ꯃꯔꯝꯁꯨ ꯑꯗꯨꯃꯛ ꯂꯥꯛꯏ ꯑꯗꯨꯇ ꯅꯠꯇꯅ ꯕꯤꯗꯤꯑꯣ ꯀꯣꯜ ꯑꯁꯦ ꯇꯧꯔꯒ ꯑꯩꯈꯣꯏꯒꯤ ꯌꯥꯝꯅ ꯑꯦꯕ꯭ꯌꯨꯁ ꯇꯧꯕ ꯕꯤꯗꯤꯑꯣ ꯀꯣꯜꯕꯨ ꯑꯦꯕ꯭ꯌꯨꯁ ꯇꯧꯕ ꯃꯁꯤꯕꯨ ꯂꯥꯟꯅ ꯐꯠꯇꯕ ꯂꯝꯕꯤꯗ ꯑꯩꯈꯣꯏꯒꯤ ꯁꯤꯖꯤꯟꯅꯕ ꯑꯇꯣꯞ ꯑꯇꯣꯞꯄ ꯄꯥꯝꯗꯕ ꯃꯑꯣꯡꯗ ꯕꯤꯗꯤꯑꯣ ꯀꯣꯜ ꯁꯤꯖꯤꯟꯅꯕꯒꯤ ꯀꯦꯁ ꯃꯌꯥꯝ ꯑꯃ ꯑꯩꯈꯣꯏꯅ ꯊꯦꯡꯅꯔꯦ ꯑꯗꯨꯅ ꯕꯤꯗꯤꯑꯣ ꯀꯣꯜꯒꯤ ꯇꯧꯕꯒꯤ ꯈꯨꯗꯣꯡ ꯆꯥꯕ ꯂꯩꯕꯅꯤ ꯑꯗꯨꯕꯨ ꯍꯥꯏꯔꯤꯕ ꯈꯨꯗꯣꯡ ꯆꯥꯕ ꯃꯌꯥꯝ ꯑꯗꯣ ꯃꯗꯨ ꯂꯧꯕꯒꯤ ꯃꯍꯨꯠꯇ ꯃꯗꯨꯕꯨ ꯍꯦꯟꯅ ꯑꯦꯕ꯭ꯌꯨꯁ ꯇꯧꯕ ꯃꯗꯨꯕꯨ ꯂꯥꯟꯅ ꯁꯦꯝꯖꯤꯟꯕ ꯄꯣꯠ ꯈꯨꯗꯤꯡꯃꯛ ꯑꯐꯕ ꯄꯣꯠ ꯈꯨꯗꯤꯡꯃꯛ ꯂꯥꯟꯅ ꯁꯤꯖꯤꯟꯅꯅꯕ ꯂꯝꯕꯤ ꯑꯃ ꯑꯗꯨꯝ ꯂꯩꯔꯝꯕꯗꯧꯅ ꯑꯩꯈꯣꯏꯒꯤ ꯕꯤꯗꯤꯑꯣ ꯀꯣꯜ ꯑꯇꯣꯞ ꯑꯇꯣꯞꯄ ꯀꯣꯜ ꯃꯌꯥꯝ ꯑꯁꯤꯁꯨ ꯑꯩꯈꯣꯏꯅ ꯂꯥꯟꯅ ꯁꯤꯖꯤꯟꯅꯕ ꯌꯥꯕꯒꯤ ꯈꯨꯗꯣꯡ ꯆꯥꯕ ꯃꯌꯥꯝ ꯑꯃ ꯂꯩꯕ ꯃꯔꯝ ꯑꯁꯤꯅ ꯌꯥꯔꯤꯒꯩꯗꯤ ꯀꯣꯜ ꯇꯧꯕ ꯈꯣꯠꯄ ꯈꯨꯗꯤꯡꯃꯛꯁꯦ ꯃꯁꯤ ꯑꯩ ꯏꯁꯥꯒꯤ ꯑꯣꯏꯅꯗꯤ ꯑꯩꯈꯣꯏꯅ ꯚꯣꯏꯁ ꯀꯣꯜ ꯑꯁꯤꯅ ꯑꯌꯥꯝꯕ ꯄꯔꯄꯁ ꯑꯩꯒꯤ ꯂꯩꯖꯔꯤꯕ ꯑꯩꯒꯤ ꯗꯔꯀꯥꯔ ꯂꯩꯕ ꯄꯔꯄꯁ ꯈꯨꯗꯤꯡꯃꯛꯁꯦ ꯑꯩꯅ ꯌꯨꯝꯒꯤ ꯃꯤꯒ ꯋꯥꯔꯤ ꯁꯥꯟꯅꯕꯗꯁꯨ ꯃꯔꯨꯞ ꯃꯄꯥꯡ ꯃꯌꯥꯝꯒ ꯋꯥꯔꯤ ꯁꯥꯟꯅꯕꯗꯁꯨ ꯑꯩꯒꯤ ꯕꯤꯖꯤꯅꯦꯁ ꯇ꯭ꯔꯥꯟꯁꯦꯛꯁꯟ ꯀꯌꯥꯒꯤ ꯃꯔꯝꯗꯁꯨ ꯕꯤꯗꯤꯑꯣ ꯀꯣꯜ ꯑꯁꯤꯅ ꯑꯩꯈꯣꯏꯗ ꯈ꯭ꯋꯥꯏꯗꯒꯤ ꯃꯇꯝ ꯃꯥꯡꯗꯕ ꯈ꯭ꯋꯥꯏꯗꯒꯤ ꯈꯨꯗꯣꯡ ꯆꯥꯕ ꯑꯗꯨꯒ ꯈ꯭ꯋꯥꯏꯗꯒꯤ ꯃꯔꯝ ꯆꯥꯕ ꯀꯣꯜꯒꯤ ꯃꯑꯣꯡ ꯑꯃꯅꯦ ꯍꯥꯏꯕꯁꯤ ꯈꯜꯂꯤ ꯑꯗꯨꯅ ꯃꯁꯤꯗ ꯇꯁꯦꯡꯅ ꯄꯨꯝꯅꯃꯛ ꯑꯁꯤꯒꯤ ꯑꯇꯣꯞꯄ ꯀꯣꯜ ꯃꯌꯥꯝꯁꯤꯒꯤ ꯐꯠꯇꯕ ꯂꯩꯇꯦ ꯍꯥꯏꯕ ꯅꯠꯇꯦ ꯑꯐꯕ ꯂꯩꯇꯦ ꯍꯥꯏꯕ ꯅꯠꯇꯦ ꯃꯗꯨꯒꯤ ꯑꯐꯕ ꯀꯌꯥ ꯑꯃꯁꯨ ꯂꯩ ꯃꯗꯨ ꯗꯔꯀꯥꯔꯒꯤ ꯃꯇꯨꯡ ꯏꯟꯅ ꯃꯇꯝꯒꯤ ꯃꯇꯨꯡ ꯏꯟꯅ ꯍꯧꯖꯤꯛꯀꯤ ꯃꯇꯝꯗꯗꯤ ꯑꯩꯈꯣꯏꯅ ꯚꯣꯏꯁ ꯀꯣꯜ ꯑꯁꯤꯅ ꯍꯦꯟꯅ ꯃꯁꯤꯅ ꯁꯐꯤꯁꯦꯟ ꯑꯣꯏ ꯍꯥꯏꯗꯅ ꯑꯩꯒꯤ ꯃꯣꯠ ꯂꯩꯖꯩ